ꯍꯂꯣ ꯑꯣ ꯑꯣ ꯑꯩ ꯀꯩꯅꯣꯅꯦ ꯗꯤꯜꯂꯤꯗꯒꯤꯅꯦ ꯑꯩ ꯃꯅꯤꯄꯨꯔ ꯃꯅꯤꯄꯨꯔꯗ ꯁꯨꯝ ꯂꯝ ꯀꯣꯏꯖꯔꯛꯄꯅꯦꯕ ꯃꯅꯤꯄꯨꯔꯁꯤ ꯌꯥꯝꯅ ꯆꯤꯡ ꯂꯦꯝꯕ ꯁꯅꯥꯂꯩꯕꯥꯛꯅꯤ ꯑꯗꯨꯝ ꯍꯥꯏ ꯑꯗꯨ ꯑꯥꯏꯇꯦꯝ ꯄꯨꯝꯅꯃꯛꯁꯤꯁꯨ ꯃꯅꯤꯄꯨꯔꯗꯒꯤ ꯑꯌꯥꯝꯕ ꯊꯣꯛꯏ ꯃꯔꯨꯑꯣꯏꯅ ꯁꯒꯣꯜ ꯀꯥꯡꯖꯩ ꯁꯤꯁꯨ ꯃꯅꯤꯄꯨꯔꯗꯒꯤ ꯍꯧꯔꯛꯄꯅꯤ ꯍꯥꯏ ꯂꯣꯏꯅ ꯂꯣꯏꯅꯅ ꯑꯩꯈꯣꯏ ꯃꯨꯛꯅꯥꯁꯦ ꯃꯨꯛꯅꯥ ꯍꯥꯏꯕꯁꯤ ꯑꯩꯗꯤ ꯁꯨꯡꯈꯪ ꯈꯪꯗ꯭ꯔꯤꯌꯦꯕ ꯑꯗꯣ ꯑꯩ ꯑꯝꯇꯪ ꯃꯨꯛꯅꯥꯒꯤ ꯑꯗꯨꯒꯨꯝꯕ ꯃꯦꯠꯁ ꯑꯃꯈꯛ ꯅꯨꯃꯤꯠ ꯑꯗꯨꯗ ꯑꯩ ꯊꯣꯛꯆꯔꯛꯀꯦ ꯑꯗꯨꯒ ꯃꯨꯛꯅꯥꯒꯤ ꯃꯇꯥꯡꯗꯁꯨ ꯈꯔ ꯍꯥꯟꯅꯅ ꯃꯥꯡꯖꯧꯅꯅ ꯍꯥꯏꯕꯤꯌꯣ ꯋꯥꯔꯤꯗꯣ ꯃꯨꯛꯅꯥ ꯀꯃꯥꯏ ꯇꯧꯕꯅꯣ ꯃꯨꯛꯅꯥꯁꯤ ꯃꯤ ꯀꯌꯥꯅ ꯁꯥꯟꯅꯕꯅꯣ ꯃꯤ ꯁꯥꯟꯅꯕꯅꯣ ꯍꯥꯏꯕꯅꯆꯤꯡꯕ ꯄ꯭ꯂꯦꯌꯔ ꯅꯥꯏꯕ꯭ꯔꯥ ꯅꯠꯇ꯭ꯔꯒ ꯀꯃꯥꯏ ꯇꯧꯕ ꯏꯟꯗꯤꯕꯤꯖꯨꯌꯦꯜ ꯑꯣꯏꯕ꯭ꯔꯥ ꯑꯗꯨꯒꯤꯗꯨ ꯀꯨꯞꯅ ꯑꯝꯇꯪ ꯑꯩꯉꯣꯟꯗ ꯈꯪꯍꯟꯕꯤꯌꯣ ꯍꯣꯏ ꯍꯣꯏ

ꯎꯝ ꯎꯝ ꯑꯥ

ꯑꯗꯨ ꯀꯩꯅꯣꯅꯤ ꯀꯩꯅꯣꯝꯇ ꯁꯨꯝ ꯍꯪꯖꯍꯧꯒꯦ ꯃꯨꯛꯅꯥꯁꯦ ꯑꯩꯈꯣꯏ ꯖꯁꯀ ꯅꯥꯏꯕꯤꯔꯦ ꯖꯁꯀ ꯊꯝꯕꯖꯥꯠꯂꯣ ꯖꯁ ꯖꯁꯒꯨꯝꯕ ꯑꯣ ꯖꯁ ꯃꯨꯛꯅꯥꯁꯦ ꯁꯥꯟꯅꯕꯗꯀꯣ ꯑꯅꯤ ꯀꯣꯅꯗꯧꯔꯤꯑꯕ ꯑꯗꯨꯗ ꯃꯥꯅ ꯊꯥꯔꯦ ꯃꯥꯅ ꯊꯥꯗꯦꯁꯦ ꯀꯅꯥꯅ ꯗꯤꯁꯥꯏꯠ ꯗꯤꯁꯤꯖꯟꯁꯦ ꯄꯤꯒꯗꯧꯔꯤꯕꯅꯣ ꯖꯁ ꯂꯩꯕ꯭ꯔꯥ ꯍꯥꯏꯕ ꯑꯣ

ꯑꯗꯨ ꯍꯧꯖꯤꯛꯀꯤ

ꯑꯣ ꯑꯗꯨ ꯃꯨꯛꯅꯥꯁꯦ ꯃꯨꯛꯅꯥꯒꯤ ꯑꯩꯈꯣꯏꯒꯤ ꯃꯨꯛꯅꯥ ꯁꯥꯟꯅꯕ ꯒ꯭ꯔꯨꯞꯁꯦ ꯃꯤ ꯃꯁꯤꯡ ꯑꯁꯨꯛ ꯁꯥꯟꯅꯒꯗꯕꯅꯤ ꯂꯩꯕ꯭ꯔꯥ ꯑꯗꯨꯒ ꯀꯃꯥꯏꯅ ꯇꯧꯋꯤ ꯑꯣ

ꯍꯣꯏ ꯍꯣꯏ ꯑꯗꯨ ꯑꯩ ꯀꯩꯝꯇ ꯇꯧꯖꯗ꯭ꯔꯦ ꯑꯩ ꯂꯥꯛꯄꯒꯅꯦꯕꯀꯣ ꯑꯩ ꯐꯣꯟ ꯇꯧꯖꯔꯛꯏꯁꯤ ꯍꯣꯏ ꯍꯣꯏ

ꯍꯣꯏ ꯍꯣꯏ ꯑꯗꯨ ꯑꯩꯈꯣꯏ ꯃꯤ ꯑꯍꯨꯝꯅꯦꯕ ꯂꯥꯛꯏꯁꯤ ꯍꯣꯏ ꯍꯣꯏ ꯆꯥꯕ ꯊꯛꯄ ꯇꯨꯝꯕ ꯄꯨꯝꯅꯃꯛꯇꯨ ꯂꯣꯏꯅ ꯑꯍꯣꯏ ꯍꯣꯏ ꯑꯗꯨ ꯃꯐꯝ ꯂꯩꯐꯝꯗꯒꯤ ꯑꯃꯨꯛꯀ ꯍꯧꯖꯤꯛꯀꯤ ꯁꯥꯟꯅꯒꯗꯧꯔꯤ ꯃꯐꯝꯗꯣ ꯃꯨꯛꯅꯥ ꯁꯥꯟꯅꯗꯧꯔꯤꯕ ꯃꯐꯝꯗꯣ ꯑꯗꯨ ꯑꯩꯈꯣꯏꯒꯤ ꯆꯠꯊꯣꯛ ꯆꯠꯁꯤꯟꯒꯤꯁꯨ ꯑꯗꯨꯝ ꯁꯤꯟꯕꯤꯔꯣ ꯒꯥꯔꯤ ꯎꯝ ꯑꯍꯣꯏ ꯌꯥꯝ ꯅꯨꯡꯉꯥꯏꯖꯔꯦ ꯑꯗꯨꯗꯤ ꯃꯇꯦꯡ ꯄꯥꯡꯕꯤꯕꯒꯤꯗꯃꯛꯇꯀꯣ ꯊꯥꯒꯠꯆꯔꯤ